ꯑꯗꯨꯅ ꯑꯩꯅ ꯆꯤꯡ ꯀꯥꯕꯁꯤꯗ ꯅꯨꯡꯉꯥꯏꯕꯒꯤ ꯄꯦꯟꯕ ꯅꯥꯏꯗꯔꯦ ꯍꯥꯏꯕꯗ ꯑꯗꯨꯛꯀꯤ ꯃꯇꯤꯛ ꯐꯖ ꯐꯖꯔꯕ ꯄꯨꯛꯅꯤꯡ ꯍꯨꯔꯕ ꯃꯈꯟ ꯃꯈꯟ ꯁꯤꯅꯔꯤ ꯃꯌꯥꯝ ꯑꯃ ꯎꯕ ꯐꯪꯉꯤ ꯍꯥꯏꯕꯗꯣ ꯂꯣꯏꯕꯁꯨ ꯅꯥꯏꯔꯔꯣꯏ ꯑꯗꯨꯅ ꯑꯩꯅ ꯆꯤꯡꯁꯦ ꯌꯥꯝꯅ ꯀꯥꯅꯤꯡꯉꯤ

ꯑꯗꯨꯛꯀꯤ ꯃꯇꯤꯛ ꯁꯦꯡꯅ ꯑꯁꯦꯡꯕ ꯅꯨꯡꯁꯤꯠ ꯑꯁꯦꯡꯕ ꯅꯨꯡꯁꯤꯠꯇꯨ ꯑꯩꯈꯣꯏꯅ ꯍꯣꯟꯖꯤꯜꯂꯒ ꯍꯛꯆꯥꯡꯁꯤꯗ ꯀꯥꯟꯅꯕ ꯃꯌꯥꯝ ꯐꯪꯉꯤ ꯑꯗꯨꯒꯤ ꯀꯥꯟꯅꯕ ꯃꯌꯥꯝꯗꯨꯅ ꯑꯩꯈꯣꯏ ꯍꯛꯆꯥꯡꯗ ꯅꯨꯡꯉꯥꯏꯍꯜꯂꯤ ꯑꯗꯨꯅ ꯃꯈꯥꯗ ꯂꯩꯕ ꯇꯥꯔꯒꯗꯤ ꯃꯈꯥꯗ ꯂꯝꯕꯤꯗ ꯀꯩꯗ ꯆꯠꯄ ꯇꯥꯔꯒꯗꯤ ꯑꯩꯈꯣꯏꯅ ꯃꯗꯨꯒꯤ